ꯑꯩꯈꯣꯏꯅ ꯆꯥꯛ ꯊꯣꯡꯕ ꯅꯠꯇ꯭ꯔꯒ ꯆꯥꯕ ꯃꯇꯝꯗ ꯏꯟꯕ ꯆꯥꯅ ꯊꯛꯅꯕꯒ ꯃꯔꯤ ꯂꯩꯅꯕ ꯆꯠꯅꯕꯤꯁꯤꯡ ꯅꯠꯇ꯭ꯔꯒ ꯊꯥꯖꯅꯕꯤꯁꯤꯡ ꯑꯗꯨꯗꯤ ꯑꯩꯈꯣꯏꯅ ꯆꯥꯛ ꯊꯣꯡꯕ ꯃꯇꯝꯗ ꯏꯔꯨꯖꯗꯅ ꯍꯛꯆꯥꯡ ꯁꯦꯡꯗꯅ ꯆꯥꯛꯈꯨꯝꯗ ꯆꯪꯕ ꯌꯥꯗꯦ ꯑꯗꯨꯒ ꯑꯩꯈꯣꯏꯅ ꯆꯥꯕ ꯊꯣꯡꯕ ꯃꯇꯝꯗ ꯆꯥꯛꯈꯨꯝꯗ ꯁꯥꯅ ꯆꯤꯡꯕ ꯊꯣꯡꯖꯤꯟꯕ ꯌꯥꯗꯦ ꯑꯗꯨꯒ ꯑꯩꯈꯣꯏꯅ ꯆꯥꯛ ꯆꯥꯕ ꯃꯇꯝꯗ ꯑꯩꯈꯣꯏꯒꯤ ꯏꯊꯛ ꯊꯪꯕ ꯑꯍꯜ ꯂꯃꯟꯁꯤꯡ ꯑꯗꯨꯅ ꯍꯥꯟꯅ ꯆꯥꯈꯤꯅꯤꯡꯉꯥꯏꯒꯤ ꯋꯥꯈꯜ ꯇꯧꯒꯅꯤ ꯑꯃꯗꯤ ꯄꯤꯖꯈꯤꯒꯅꯤ ꯃꯈꯣꯏꯅ ꯃꯕꯨꯛ ꯊꯟꯅ ꯑꯃꯗꯤ ꯁꯦꯡꯅ ꯆꯥꯈ꯭ꯔꯕ ꯃꯇꯨꯡꯗ ꯃꯗꯨꯒꯤ ꯆꯥꯔꯤ ꯊꯛꯂꯤꯕ ꯈꯨꯗꯤꯡꯃꯛ ꯑꯗꯨꯒꯤ ꯑꯃꯣꯠꯄ ꯈꯨꯗꯤꯡꯃꯛ ꯑꯗꯨ ꯂꯣꯏꯁꯤꯜꯂꯕ ꯃꯇꯨꯡꯗ ꯑꯩꯈꯣꯏ ꯆꯥꯛ ꯆꯥꯒꯅꯤ ꯑꯗꯨꯒ ꯑꯩꯈꯣꯏꯅ ꯆꯥꯔꯤ ꯊꯛꯂꯤꯉꯩꯗ ꯆꯥꯕ ꯊꯛꯄ ꯃꯇꯝꯗ ꯈꯨꯖꯤꯟ ꯈꯨꯌꯥ ꯁꯦꯡꯅ ꯍꯥꯝꯗꯣꯛꯑꯒ ꯈꯨꯠ ꯁꯥ ꯁꯦꯡꯅ ꯍꯥꯝꯗꯣꯛꯑꯒ ꯆꯥꯒꯅꯤ ꯃꯔꯝꯗꯤ ꯑꯩꯈꯣꯏꯅ ꯈꯨꯠ ꯁꯥ ꯃꯣꯠꯅ ꯊꯣꯡꯂꯕꯗꯤ ꯑꯩꯈꯣꯏ ꯆꯥꯔꯤꯕ ꯏꯁꯥꯗ ꯑꯃꯗꯤ ꯑꯩꯅ ꯄꯤꯖ ꯄꯤꯊꯛꯂꯤꯕ ꯃꯤꯑꯣꯏꯁꯤꯡ ꯑꯗꯨꯗ ꯑꯅꯥꯕ ꯄꯣꯛꯂꯛꯄ ꯌꯥꯏ ꯀꯔꯤꯒꯨꯝꯕ ꯃꯈꯣꯏꯁꯤꯡ ꯑꯗꯨꯗ ꯅꯠꯇ꯭ꯔꯒꯅ ꯑꯩ ꯏꯁꯥꯅ ꯑꯅꯥꯕ ꯑꯗꯨ ꯑꯣꯏꯔꯛꯄ ꯇꯥꯔꯒꯗꯤ ꯑꯩꯈꯣꯏꯒꯤ ꯏꯃꯨꯡ ꯃꯅꯨꯡꯗ ꯑꯋꯥꯕ ꯑꯣꯏꯔꯛꯀꯅꯤ ꯑꯅꯥꯕ ꯑꯃ ꯌꯥꯎꯔꯛꯄ ꯍꯥꯏꯕꯁꯤ ꯏꯃꯨꯡ ꯑꯗꯨꯒꯤ ꯀꯩꯁꯨ ꯅꯨꯡꯉꯥꯏꯕ ꯑꯣꯏꯗꯦ ꯑꯗꯨꯒ ꯑꯩꯈꯣꯏꯅ ꯆꯥꯛ ꯅꯠꯇ꯭ꯔꯒ ꯑꯦꯟꯁꯥꯡ ꯊꯣꯡꯕ ꯃꯇꯝꯗ ꯆꯥꯛꯈꯨꯝ ꯑꯗꯨ ꯌꯥꯝꯅ ꯅꯥꯟꯅ ꯁꯤꯠꯆꯤꯜꯂꯒ ꯑꯃꯣꯠ ꯑꯀꯥꯏ ꯎꯍꯟꯗꯕꯤꯗ ꯑꯃꯣꯠ ꯑꯀꯥꯏ ꯈꯨꯗꯤꯡꯃꯛ ꯁꯦꯡꯗꯣꯛꯂꯒ ꯊꯣꯡꯕ ꯗꯔꯀꯥꯔ ꯑꯣꯏ ꯃꯔꯝꯗꯤ ꯃꯗꯨꯒꯤ ꯃꯗꯨꯅ ꯆꯥꯛꯈꯨꯝ ꯑꯗꯨ ꯅꯥꯟꯕꯁꯨ ꯗꯔꯀꯥꯔ ꯑꯣꯏ ꯆꯥꯕ ꯊꯛꯄ ꯃꯇꯝꯗ ꯀꯅꯥꯒꯨꯝꯕ ꯑꯃ ꯂꯩꯀꯥꯏꯗꯒꯤ ꯆꯪꯂꯛꯄ ꯇꯥꯔꯒꯁꯨ ꯆꯥꯛꯈꯨꯝ ꯃꯣꯠꯄ ꯑꯁꯤꯅ ꯃꯈꯣꯏꯗ ꯍꯪꯒꯣꯏꯕ ꯄꯣꯛꯍꯜꯂꯤ ꯑꯃꯗꯤ ꯑꯩꯈꯣꯏ ꯌꯨꯝꯗ ꯂꯩꯔꯤꯕ ꯃꯤ ꯈꯨꯗꯤꯡꯃꯛꯁꯨ ꯌꯥꯝꯅ ꯅꯥꯟꯅ ꯆꯥꯕ ꯊꯣꯡꯕ ꯗꯔꯀꯥꯔ ꯑꯣꯏ ꯃꯁꯤꯗꯒ ꯄꯣꯛꯂꯛꯀꯗꯕ ꯑꯅꯥꯕ ꯈꯨꯗꯤꯡꯃꯛꯁꯨ ꯉꯥꯛꯊꯣꯛꯑꯒ ꯂꯩꯒꯅꯤ ꯑꯗꯨꯒ ꯑꯅꯥꯕ ꯁꯤꯡ ꯑꯗꯨꯗꯒꯤ ꯉꯥꯛꯊꯣꯛꯂꯕꯗꯤ ꯑꯩꯈꯣꯏ ꯍꯛꯆꯥꯡ ꯐꯅ ꯂꯩꯕ ꯉꯝꯒꯅꯤ ꯑꯩꯈꯣꯏꯅ ꯆꯥꯕ ꯊꯣꯡꯕ ꯃꯇꯝꯗ ꯁꯝ ꯅꯥ ꯆꯦꯛꯁꯤꯟꯅ ꯐꯥꯖꯤꯜꯂꯒ ꯄꯨꯜꯂꯒ ꯊꯣꯡꯒꯗꯕꯅꯤ ꯃꯔꯝꯗꯤ ꯑꯩꯈꯣꯏꯅ ꯆꯥꯔꯤ ꯊꯛꯏꯕ ꯄꯣꯠꯂꯝꯁꯤꯟ ꯑꯗꯨꯗ ꯀꯔꯤꯒꯨꯝꯕ ꯁꯝ ꯌꯥꯎꯕ ꯇꯥꯔꯒꯗꯤ ꯁꯝ ꯌꯥꯎꯕ ꯃꯇꯝꯗ ꯑꯩꯈꯣꯏ ꯏꯁꯥꯗ ꯍꯪꯒꯣꯏꯕ ꯐꯥꯎꯒꯅꯤ ꯍꯪꯒꯣꯏꯕ ꯐꯥꯎꯕꯗꯒꯤ ꯑꯅꯥꯕ ꯄꯣꯛꯂꯛꯄ ꯌꯥꯏ ꯑꯗꯨꯁꯤꯡ ꯑꯗꯨꯗꯒꯤ ꯈꯨꯗꯤꯡꯃꯛꯇꯒꯤ ꯀꯟꯕ ꯉꯝꯅꯉꯥꯏꯗꯃꯛꯇ ꯑꯩꯈꯣꯏꯅ ꯆꯥꯛꯈꯨꯝꯅ ꯆꯤꯡꯕ ꯑꯩꯈꯣꯏꯒꯤ ꯆꯥꯕ ꯊꯛꯄꯗ ꯁꯤꯖꯤꯟꯅꯔꯤꯕ ꯀꯣꯜꯂꯤꯛ ꯈꯨꯗꯤꯡꯃꯛ ꯆꯥꯕ ꯊꯛꯄꯒꯤ ꯄꯣꯠ ꯊꯝꯂꯤꯕ ꯃꯐꯝ ꯇꯦꯕꯜ ꯗꯤꯏꯅꯤꯡ ꯇꯦꯕꯜ ꯈꯨꯗꯤꯡꯃꯛ ꯁꯦꯡꯅ ꯇꯩꯊꯣꯛꯂꯒ ꯆꯥꯝꯊꯣꯛꯂꯒ ꯈꯨꯗꯤꯡꯃꯛ ꯁꯦꯡꯅ ꯊꯝꯕ ꯗꯔꯀꯥꯔ ꯑꯣꯏ